ꯃꯄꯥꯟ ꯂꯝꯁꯤꯡ ꯃꯄꯥꯟ ꯂꯝꯗꯒꯤ ꯂꯥꯛꯄ ꯇꯨꯔꯤꯁꯅ ꯑꯩꯈꯣꯏ ꯃꯅꯤꯄꯨꯔꯗ ꯂꯥꯛꯄꯀꯥꯟꯗ ꯆꯠꯐꯝ ꯌꯥꯝꯅ ꯂꯩ ꯀꯪꯂꯥꯗ ꯆꯪꯉꯒ ꯊꯥꯏꯅꯒꯤ ꯔꯤꯆ ꯑꯣꯏꯕ ꯍꯤꯁꯇ꯭ꯔꯤ ꯃꯌꯥꯝ ꯑꯃꯨꯛ ꯎꯔꯅꯤ ꯑꯗꯨꯗ ꯆꯪꯕ ꯌꯥꯔꯦ ꯑꯗꯒꯤ ꯁ꯭ꯀꯣꯟꯗ ꯆꯠꯂꯒ ꯂꯥꯏ ꯈꯣꯏꯔꯝꯕ ꯌꯥꯔꯦ ꯏꯃꯥ ꯀꯩꯊꯦꯜ ꯀꯣꯏꯕ ꯌꯥꯔꯦ ꯑꯗꯒꯤ ꯀꯩꯅꯣ ꯌꯦꯡꯅꯤꯡꯉꯒꯅ ꯍꯥꯏꯕꯗꯤ ꯑꯩꯈꯣꯏ ꯃꯅꯤꯄꯨꯔꯒꯤ ꯑꯣꯏꯕ ꯄꯔꯐꯣꯔꯃꯦꯟꯁ ꯔꯤꯂꯦꯇꯦꯠ ꯌꯦꯡꯅꯤꯡꯉꯒꯅ ꯖꯋꯥꯍꯔꯂꯥꯜ ꯅꯦꯍꯔꯨ ꯗꯥꯟꯁ ꯑꯦꯀꯥꯗꯃꯤꯗ ꯃꯔꯛ ꯃꯔꯛꯇ ꯔꯤꯗꯝꯁ ꯑꯣꯐ ꯃꯅꯤꯄꯨꯔꯒꯤ ꯅꯨꯄꯤꯃꯆꯥꯁꯤꯡꯒꯤ ꯃꯣꯏꯒꯤ ꯄꯔꯐꯣꯔꯃꯦꯟꯁ ꯌꯦꯡꯕ ꯌꯥꯔꯦ ꯑꯗꯒꯤ

ꯑꯗꯒꯤ ꯋꯥꯔ ꯁꯤꯃꯤꯇ꯭ꯔꯤꯁꯨ ꯂꯩ ꯀꯣꯏꯕ ꯌꯥꯕꯗ ꯑꯗꯒꯤ ꯃꯣꯏꯔꯥꯡ ꯂꯣꯛꯇꯥꯛ ꯂꯩ ꯂꯣꯛꯇꯥꯛꯁꯤ ꯂꯣꯛꯇꯥꯛꯈꯛꯇꯅꯤ ꯂꯥꯔꯖꯦꯁ ꯐ꯭ꯔꯦꯁ ꯋꯥꯇꯔ ꯂꯦꯛ ꯑꯣꯏꯔꯤꯁꯦ ꯅꯣꯔꯠ ꯏꯁꯇ ꯁꯣ ꯑꯗꯨꯃꯁꯨ ꯄꯨꯕ ꯌꯥꯏ